ꯑꯩꯈꯣꯏꯒꯤ ꯂꯣꯀꯦꯂꯤꯇꯤꯗꯗꯤ ꯉꯥꯃꯤ ꯍꯥꯏꯅ ꯀꯥꯡꯂꯨꯞ ꯑꯃꯠꯇ ꯂꯩꯇꯦ ꯃꯔꯝ ꯑꯗꯨꯅ ꯉꯥꯃꯤ ꯉꯥꯃꯤ ꯍꯥꯏꯅꯔꯒ ꯈꯪꯅꯔꯤꯁꯤꯅ ꯑꯩꯈꯣꯏꯅ ꯄꯥꯠ ꯃꯌꯥꯗ ꯂꯩꯔꯤꯕ ꯄ꯭ꯔꯖꯥ ꯃꯌꯥꯝꯁꯤꯡ ꯑꯗꯨꯕꯨ ꯉꯥꯃꯤ ꯍꯥꯏꯅ ꯑꯩꯈꯣꯏꯅ ꯈꯪꯅꯩ ꯑꯗꯨꯒ ꯉꯥꯃꯤ ꯉꯥꯃꯤꯁꯤꯡ ꯑꯗꯨꯅ ꯃꯈꯣꯏꯅ ꯂꯩꯔꯤꯕ ꯄꯥꯠꯁꯤꯡ ꯑꯗꯨꯗꯒꯤ ꯐꯥꯖꯔꯛꯄ ꯉꯥꯁꯤꯡ ꯑꯗꯨꯅ ꯕꯖꯥꯔꯗ ꯌꯣꯜꯂꯒ ꯅꯣꯡꯃꯒꯤ ꯁꯦꯃꯤꯠꯂꯣꯟ ꯍꯥꯏꯗꯨ ꯃꯈꯣꯏꯅ ꯌꯨꯝ ꯌꯨꯝꯒꯤ ꯅꯣꯡꯃꯒꯤ ꯆꯥꯅ ꯊꯛꯅꯕ ꯑꯗꯨ ꯄꯨꯏ ꯉꯥ ꯉꯥꯗꯒꯤ ꯐꯪꯉꯛꯄ ꯄꯩꯁꯥ ꯑꯗꯨꯅ ꯃꯈꯣꯏꯅ ꯑꯩꯈꯣꯏꯒꯤ ꯂꯣꯀꯦꯂꯤꯇꯤ ꯑꯃ ꯂꯣꯀꯦꯂꯤꯇꯤ ꯑꯝꯗ ꯉꯥ ꯉꯥꯃꯤ ꯑꯃꯒ ꯑꯩꯈꯣꯏꯒ ꯑꯗꯨꯝ ꯂꯩꯃꯤꯟꯅꯩ ꯃꯈꯣꯏꯅ ꯐꯥꯔꯛꯄ ꯉꯥꯁꯤꯡ ꯐꯠꯇꯕꯁꯤꯡ ꯑꯗꯣ ꯃꯈꯣꯏꯅ ꯂꯩꯔꯤꯕ ꯐꯥꯐꯝ ꯀꯩꯅꯣ ꯄꯥꯠꯇꯒꯤ ꯄꯥꯠ ꯃꯐꯝ ꯑꯗꯨꯗ ꯁꯪ ꯑꯃ ꯁꯥꯗꯨꯅ ꯃꯈꯣꯏꯅ ꯉꯥꯁꯤꯡ ꯑꯗꯨ ꯐꯥꯒꯠꯂꯛꯄ ꯉꯥꯁꯤꯡꯗꯣ ꯌꯥꯏꯗꯅ ꯑꯗꯒꯤ ꯐꯧꯗꯅ ꯈꯣꯠꯇꯅ ꯑꯩꯈꯣꯏꯒꯤ ꯂꯣꯀꯦꯂꯤꯇꯤꯗ ꯑꯌꯥꯝꯕꯗ ꯑꯣꯏꯕ ꯃꯅꯝ ꯃꯍꯥꯎꯒꯤ ꯑꯣꯏꯕ ꯗꯤꯁꯇꯔꯕ ꯑꯝꯇ ꯇꯧꯗꯦ ꯃꯈꯣꯏꯅ ꯑꯗꯨꯒ ꯃꯈꯣꯏꯅ ꯅꯃꯛꯄ ꯇꯥꯔꯒꯁꯨ ꯃꯈꯣꯏꯅ ꯃꯁꯥꯅ ꯈꯪꯅ ꯃꯤꯅꯨꯡꯁꯤ ꯅꯨꯡꯁꯤ ꯌꯥꯝ ꯅꯨꯡꯁꯤ ꯆꯥꯃꯤꯟꯅ ꯆꯥꯃꯤꯟꯅꯅ ꯂꯩꯖꯩ ꯑꯗꯨꯒ ꯃꯅꯤꯄꯨꯔ ꯑꯩꯈꯣꯏꯒꯤ ꯂꯩꯔꯤꯕ ꯃꯐꯝꯁꯤꯗꯗꯤ ꯑꯩꯈꯣꯏꯒꯤ ꯑꯣꯏꯕ ꯉꯥꯒꯤ ꯐꯦꯁꯇꯤꯚꯦꯜ ꯍꯥꯏꯕꯗꯨ ꯇꯣꯉꯥꯟꯕ ꯑꯃ ꯂꯩꯖꯗꯦ ꯑꯩꯈꯣꯏꯅ ꯅꯤꯉꯣꯜ ꯆꯥꯛꯀꯧꯕ ꯏꯃꯣꯏꯅꯨ ꯏꯔꯥꯠ ꯊꯧꯅꯤꯕ ꯃꯇꯝꯗ ꯉꯥ ꯑꯁꯤ ꯐꯥꯔꯝꯗꯒꯤ ꯐꯒꯠꯆꯔꯛꯑꯒ ꯉꯥ ꯑꯁꯤ ꯂꯩꯔꯤꯕ ꯃꯤꯄꯨꯝ ꯈꯨꯗꯤꯡꯃꯛꯇ ꯅꯨꯡꯁꯤ ꯆꯥꯟꯅꯅ ꯌꯣꯜꯂꯒ ꯑꯗꯨꯒ ꯏꯁꯣꯔꯗ ꯀꯠꯂꯒ ꯅꯨꯡꯁꯤ ꯆꯥꯟꯅꯅ ꯏꯃꯨꯡ ꯃꯅꯨꯡ ꯆꯥꯃꯤꯟꯅꯕ ꯃꯆꯦꯠ ꯃꯆꯦꯠ ꯑꯣꯏꯔꯒꯁꯨ ꯆꯥꯃꯤꯟꯅꯕ ꯏꯃꯥ ꯏꯃꯥ ꯏꯁꯣꯔꯗ ꯀꯠꯆꯔꯒ ꯊꯧꯅꯤꯖꯕ ꯑꯗꯨ ꯈꯛꯇꯅꯤ ꯑꯩꯈꯣꯏ ꯃꯅꯤꯄꯨꯔꯗ ꯂꯩꯖꯔꯤꯕꯁꯦ